ꯑꯩꯈꯣꯏ ꯀꯀꯥ ꯑꯃꯅ ꯈꯝꯕ ꯊꯣꯏꯕꯤꯒꯤ ꯂꯥꯏꯔꯤꯛ ꯑꯃ ꯄꯤꯔꯛꯑꯦ ꯑꯩꯉꯣꯟꯗ ꯂꯥꯏꯔꯤꯛꯇꯣ ꯀꯀꯥꯅ ꯄꯥꯎꯑꯦ ꯂꯥꯏꯔꯤꯛꯇꯣ ꯌꯥꯝ ꯀꯥꯟꯅꯕꯅꯦ ꯂꯥꯏꯔꯤꯛꯁꯦ ꯄꯥꯔꯒ ꯅꯣꯂꯦꯖꯁꯨ ꯌꯥꯝ ꯊꯣꯛꯄꯅꯦ ꯑꯗꯨꯒ ꯍꯥꯏꯅ ꯊꯥꯏꯅꯒꯤ ꯂꯥꯏꯔꯤꯛ ꯑꯩꯈꯣꯏꯅ ꯈꯪꯍꯧꯗꯕ ꯃꯌꯥꯝ ꯑꯃ ꯂꯩꯔꯝꯕꯗꯨꯁꯨ ꯂꯥꯏꯔꯤꯛꯁꯦ ꯂꯣꯏꯅ ꯌꯥꯎꯕꯅꯦ ꯑꯗꯨꯅ ꯅꯪꯅ ꯈꯪꯐꯕ ꯈꯣꯠꯇꯕ ꯃꯌꯥꯝ ꯂꯩꯕꯗꯣ ꯑꯗꯨꯗ ꯂꯥꯏꯔꯤꯛꯁꯦ ꯄꯥꯔꯗꯤ ꯀꯀꯥꯍꯣꯏꯅ ꯈꯪꯉꯅꯤ ꯍꯥꯏꯔꯛꯑꯦ ꯑꯗꯣ ꯂꯥꯏꯔꯤꯛꯇꯣ ꯑꯩ ꯄꯥꯗꯤ ꯌꯥꯝ ꯄꯥꯅꯤꯡꯈꯤ ꯑꯗꯣ ꯑꯩꯒꯤ ꯀꯣꯂꯦꯖꯀꯤ ꯑꯦꯛꯖꯥꯝ ꯑꯗꯨꯗꯨꯒꯤ ꯑꯩꯉꯣꯟꯗ ꯃꯇꯝ ꯁꯪꯗꯕ ꯃꯌꯥꯝ ꯑꯃ ꯂꯩꯕꯅ ꯂꯥꯏꯔꯤꯛꯇꯣ ꯄꯥꯅꯤꯡꯉꯁꯨ ꯑꯩꯗꯣ ꯄꯥꯕꯖꯨ ꯐꯪꯈꯤꯗꯦ ꯑꯗꯣ ꯂꯥꯏꯔꯤꯛꯇꯣ ꯑꯩ ꯄꯥꯗꯤ ꯄꯥꯈꯤꯅꯤ ꯍꯧꯖꯤꯛ ꯑꯩ ꯑꯦꯛꯖꯥꯝ ꯀꯩꯀꯥ ꯂꯩꯕꯅ ꯂꯥꯏꯔꯤꯛꯁꯦ ꯄꯥꯕꯒꯤ ꯃꯇꯝꯁꯨ ꯂꯩꯇꯦ ꯑꯗꯨꯅ ꯑꯦꯛꯖꯥꯝ ꯀꯩꯀꯥꯁꯦ ꯂꯣꯏꯔꯕ ꯃꯇꯝꯗ ꯑꯩ ꯈꯝꯕ ꯊꯣꯏꯕꯤꯒꯤ ꯂꯥꯏꯔꯤꯛꯁꯦ ꯑꯩ ꯁꯣꯏꯗꯅ ꯄꯥꯈꯤꯅꯤ ꯑꯗꯨꯒ ꯑꯩꯅ ꯈꯪꯗꯕ ꯃꯌꯥꯝ ꯂꯩꯔꯝꯕ ꯃꯌꯥꯝꯁꯨ ꯑꯩ ꯈꯪꯅꯕ ꯍꯣꯠꯅꯅꯤ ꯍꯥꯏꯗꯤ ꯊꯥꯏꯅꯒꯤ ꯂꯩꯔꯝꯕ ꯈꯝꯕ ꯊꯣꯏꯕꯤꯒꯤ ꯋꯥꯔꯤꯁꯦ ꯀꯅꯥꯝꯇꯅꯁꯨ ꯈꯪꯕꯤꯗꯦ ꯑꯗꯣ ꯂꯩꯔꯤꯕ ꯍꯧꯔꯛꯏꯕ ꯖꯦꯅꯔꯦꯁꯟꯁꯤꯡꯅꯁꯨ ꯈꯝꯕ ꯊꯣꯏꯕꯤꯒꯤ ꯋꯥꯔꯤ ꯍꯥꯏꯗꯤ ꯂꯩꯔꯝꯃꯤꯕ ꯇꯝꯗꯨꯗ ꯂꯩꯔꯝꯃꯤꯕ ꯋꯥꯔꯤ ꯀꯌꯥꯁꯨ ꯈꯪꯅꯤꯡꯍꯟꯕ ꯌꯥꯏ ꯑꯗꯨꯅ ꯂꯥꯏꯔꯤꯛꯁꯦ ꯄꯥꯔ ꯃꯇꯝꯗ ꯑꯩꯅ ꯑꯉꯥꯡ ꯍꯧꯒꯠꯂꯛꯏꯕ ꯑꯉꯥꯡꯁꯤꯡꯗ ꯂꯥꯏꯔꯤꯛꯁꯤꯒꯤ ꯌꯥꯎꯔꯤꯕ ꯋꯥꯔꯤꯈꯩꯁꯦ ꯈꯪꯍꯟꯒꯅꯤ ꯁꯣꯏꯗꯅ ꯑꯗꯨꯅ ꯑꯉꯥꯡꯈꯩꯁꯤꯅꯁꯨ ꯄꯥꯕ ꯃꯇꯝꯗ ꯈꯪꯗꯕ ꯈꯣꯠꯇꯕ ꯃꯌꯥꯝ ꯂꯩꯔꯝꯃꯁꯨ ꯂꯥꯏꯔꯤꯛꯁꯤꯅ ꯈꯪꯍꯟꯒꯅꯤ ꯂꯥꯏꯔꯤꯛꯁꯦ ꯑꯗꯨꯛꯀꯤ ꯃꯇꯤꯛ ꯀꯥꯟꯅꯩ